ꯚꯥꯔꯠꯀꯤ ꯃꯃꯤ ꯀꯨꯝꯃꯩ ꯑꯃꯁꯨꯡ ꯏꯁꯩ ꯅꯣꯡꯃꯥꯏꯒꯤ ꯃꯇꯥꯡꯗ ꯀꯔꯤ ꯈꯪꯕꯤꯒꯦ ꯍꯥꯏꯔꯒꯗꯤ ꯍꯥꯟꯅꯗꯤ ꯀꯔꯤꯃꯠꯇ ꯈꯪꯂꯝꯗꯦ ꯍꯥꯏꯕ ꯌꯥꯏ ꯑꯗꯨꯕꯨ ꯍꯧꯖꯤꯛꯇꯤ ꯉꯁꯤ ꯐꯥꯎꯕ ꯂꯩꯔꯤꯕꯁꯤꯡꯁꯤ ꯀꯗꯥꯏꯗꯒꯤ ꯀꯔꯝꯅ ꯀꯃꯥꯏꯅ ꯇꯧꯔꯒꯦ ꯂꯥꯛꯀꯦ ꯍꯥꯏꯕꯗꯣ ꯉꯁꯤꯗꯤ ꯈꯪꯖꯔꯦ ꯏꯁꯩ ꯅꯣꯡꯃꯥꯏꯒꯤ ꯃꯇꯦꯡꯗꯒꯤ ꯑꯩ ꯂꯣꯏꯅ ꯎꯕ ꯐꯪꯖꯕꯗꯒꯤ ꯃꯁꯤꯅꯦ ꯑꯩꯅ ꯈꯪꯖꯕ ꯍꯥꯏꯔꯒ ꯑꯗꯨꯗꯒꯤ ꯑꯩꯅ ꯀꯔꯝꯕ ꯃꯈꯜꯒꯤ ꯃꯃꯤ ꯀꯨꯝꯃꯩ ꯊꯧꯔꯝ ꯌꯦꯡꯒꯦ ꯍꯥꯏꯕꯇꯥꯔꯒꯗꯤ ꯁꯦꯔꯦꯜ ꯑꯃꯗꯤ ꯐꯤꯂꯝꯅꯤ ꯈ꯭ꯋꯥꯏꯗꯒꯤ ꯄꯥꯝꯖꯕ ꯅꯨꯄꯥ ꯍꯥꯏꯕ ꯇꯥꯔꯒꯅ ꯁꯜꯃꯥꯟ ꯅꯨꯄꯤ ꯀꯅꯥꯅꯣ ꯍꯥꯏꯔꯒꯅ ꯔꯥꯅꯤꯅꯦ ꯈ꯭ꯋꯥꯏꯗꯒꯤ ꯅꯨꯡꯉꯥꯏꯕ ꯃꯃꯤ ꯀꯨꯝꯃꯩꯒꯤ ꯏꯁꯩ ꯍꯥꯏꯔꯒꯗꯤ ꯑꯁꯤꯀꯤ ꯇꯨꯗ ꯁꯛꯈꯤꯕ ꯏꯁꯩ ꯂꯣꯏꯅ ꯐꯥꯖꯩ ꯑꯩ ꯂꯣꯏꯅ ꯄꯥꯝꯖꯩ ꯈꯣꯏꯗꯥꯖꯕ ꯁꯩꯁꯛꯄ ꯍꯥꯏꯔꯒꯅ ꯑꯥꯔꯖꯤꯠ ꯑꯥꯔꯖꯤꯠꯅ ꯁꯛꯈꯤꯕ ꯑꯁꯤꯀꯤ ꯇꯨꯒꯤ ꯐꯤꯂꯝꯒꯤ ꯏꯁꯩ ꯑꯅꯝꯕ ꯑꯩ ꯂꯣꯏꯅ ꯇꯥꯖꯩ ꯇꯥꯕꯗ ꯅꯨꯡꯉꯥꯏ ꯑꯇꯩ ꯁꯩꯁꯛꯄꯁꯤꯡꯅ ꯁꯛꯄ ꯏꯁꯩꯗꯤ ꯑꯃꯨꯛ ꯇꯥꯔꯒ ꯑꯅꯤꯔꯛ ꯇꯥꯔꯒ ꯑꯃꯨꯛ ꯍꯟꯅ ꯀꯩꯁꯨ ꯇꯥꯅꯤꯡꯉꯨꯗꯦ ꯑꯗꯨꯒ ꯑꯥꯔꯖꯤꯠ ꯁꯤꯡꯅ ꯁꯛꯄ ꯏꯁꯩꯗꯤ ꯑꯩꯉꯣꯟꯗ ꯇꯥꯔꯤꯕ ꯃꯈꯩ ꯄꯦꯟꯗꯦ ꯇꯥꯔꯤꯕ ꯃꯈꯩ ꯅꯨꯡꯉꯥꯏ ꯑꯗꯨꯝ ꯇꯥꯅꯤꯡꯗꯨꯅꯇ ꯂꯩ ꯍꯥꯏꯕꯗꯤ ꯁꯩꯁꯛꯄ ꯑꯥꯔꯖꯤꯠꯀꯤ ꯏꯁꯩ ꯑꯩꯅ ꯌꯥꯝꯅ ꯄꯥꯝꯖꯩ